ꯙꯔꯃꯥꯒꯤ ꯂꯥꯏꯔꯤꯛꯁꯤꯡꯗ ꯈ꯭ꯋꯥꯏꯗꯒꯤ ꯃꯔꯨ ꯑꯣꯏꯅ ꯇꯝꯕꯁꯦ ꯑꯩꯈꯣꯏꯅ ꯃꯤꯑꯣꯏꯕ ꯑꯃꯒ ꯑꯃꯒ ꯅꯨꯡꯁꯤ ꯆꯥꯟꯅꯅ ꯂꯩꯃꯤꯟꯅꯕ ꯑꯔꯩ ꯂꯩꯇꯥ ꯄꯨꯊꯣꯛ ꯄꯨꯁꯤꯟ ꯇꯧꯔꯒ ꯄꯨꯟꯁꯤ ꯂꯦꯟꯃꯤꯟꯅꯕ ꯃꯤꯒꯤ ꯃꯤꯋꯥꯥ ꯉꯥꯡꯗꯕ ꯅꯠꯇ꯭ꯔꯒꯅ ꯈꯠꯅ ꯆꯩꯅꯕ ꯇꯧꯗꯕ ꯑꯩꯑꯩꯒꯤ ꯀꯥꯟꯅꯅꯕ ꯍꯥꯏꯕꯗꯤ ꯁꯪꯁꯥꯔ ꯑꯁꯤꯗ ꯅꯨꯡꯁꯤ ꯆꯥꯟꯅꯥꯅ ꯂꯩꯃꯤꯅꯔꯒ ꯅꯨꯡꯉꯥꯏ ꯌꯥꯏꯐꯥꯅ ꯂꯩꯃꯤꯟꯅꯕꯁꯤꯡ ꯑꯗꯨꯅꯤ